ꯀꯅꯥꯒꯨꯝꯕꯁꯤꯡꯅ ꯅꯨꯡꯁꯤꯕꯤꯗꯨꯅ ꯂꯥꯏꯔꯤꯛ ꯑꯁꯤ ꯀꯥꯟꯅꯕ ꯂꯥꯏꯔꯤꯛꯅꯤ ꯄꯥꯕꯗ ꯄꯨꯛꯅꯤꯡ ꯂꯧꯁꯤꯡ ꯆꯥꯎꯈꯠꯅꯤꯉꯥꯏ ꯑꯣꯏꯕ ꯂꯥꯏꯔꯤꯛꯅꯤ ꯍꯥꯏꯗꯨꯅ ꯄꯤꯕꯤꯔꯛꯄ ꯇꯥꯛꯄꯤꯔꯛꯄ ꯂꯥꯏꯔꯤꯛ ꯀꯌꯥ ꯂꯩ ꯑꯗꯨꯕꯨ ꯄꯥꯔꯨꯔꯀꯥꯟꯗꯗꯤ ꯃꯥꯅ ꯍꯥꯏꯔꯛꯂꯤꯕ ꯑꯦꯕꯔꯗꯥꯏꯁ ꯇꯧꯔꯛꯂꯤꯕ ꯋꯥꯐꯝ ꯑꯗꯨꯒ ꯃꯅꯨꯡꯗ ꯌꯥꯎꯔꯝꯂꯤꯕ ꯃꯆꯥꯛꯁꯤꯡ ꯑꯗꯨꯒ ꯏꯆꯥ ꯆꯥꯟꯅꯗꯕ ꯑꯗꯨꯒ ꯍꯧꯖꯤꯛ ꯍꯧꯖꯤꯛ ꯑꯩꯈꯣꯏꯒꯤ ꯆꯠꯅꯔꯤꯕ ꯍꯧꯖꯤꯛꯐꯥꯎꯒꯤꯗ ꯂꯩꯔꯤꯕ ꯑꯩꯈꯣꯏꯒꯤ ꯁꯣꯁꯥꯏꯇꯤꯒꯤ ꯆꯠꯅ ꯂꯣꯟꯆꯠ ꯑꯁꯤꯒꯁꯨ ꯀꯌꯥ ꯂꯥꯝꯁꯤꯟꯅꯕ ꯏꯐꯪ ꯐꯪꯗꯕ ꯂꯥꯏꯔꯤꯛ ꯀꯌꯥꯗꯒꯤ ꯄꯥꯈꯤꯗꯕ ꯂꯥꯏꯔꯤꯛ ꯀꯌꯥ ꯂꯩ ꯑꯁꯤꯒꯨꯝꯕ ꯂꯥꯏꯔꯤꯛꯁꯤꯡ ꯑꯁꯦ ꯑꯩꯈꯣꯏꯒꯤ ꯐꯣꯡꯕꯤꯔꯤꯕꯁꯤꯡꯅꯁꯨ ꯌꯥꯔꯒꯗꯤ ꯉꯍꯥꯛꯀꯤ ꯅꯨꯉꯥꯏꯅꯕ ꯃꯥꯒꯤ ꯅꯨꯉꯥꯏꯕꯗ ꯐꯣꯡꯕꯤꯗꯕ ꯑꯩꯈꯣꯏꯒꯤ ꯇꯨꯡꯒꯤ ꯃꯤꯔꯣꯟꯐꯥꯎꯅ ꯂꯤꯁꯥꯡ ꯁꯤꯠꯅ ꯆꯠꯍꯧꯕ ꯌꯥꯒꯗꯕ ꯃꯑꯣꯡꯗ ꯐꯣꯡꯕꯤꯔꯒꯗꯤ ꯍꯦꯟꯅ ꯅꯨꯉꯥꯏꯖꯒꯗꯕꯅꯤ ꯍꯥꯏꯅ ꯊꯝꯖꯒꯦ